ꯍꯂꯣ ꯗꯨꯀꯥꯟꯁꯤꯕꯣ ꯀꯔꯤ ꯀꯔꯤ ꯄꯣꯠ ꯆꯩ ꯂꯩꯕꯤꯕꯒꯦꯅ ꯍꯪꯖꯔꯛꯏ ꯑꯣ ꯑꯥ ꯑꯣ ꯑꯩꯅ ꯄꯥꯝꯕꯗꯤꯅꯦ ꯃꯣꯔꯦꯒꯤ ꯑꯩꯈꯣꯏꯒꯤ ꯀꯔꯤ ꯐꯤꯔꯣꯜꯗ ꯑꯗꯒꯤ ꯑꯆꯥ ꯑꯊꯛꯇ ꯀꯔꯤ ꯀꯔꯤ ꯂꯩꯕꯤꯔꯤꯒꯦ ꯑꯥ ꯑꯩꯈꯣꯏ ꯑꯥ ꯑꯥ ꯇꯤ ꯁꯥꯔꯠꯀꯨꯝꯕ ꯂꯩꯔꯤꯕꯣ ꯑꯥ ꯑꯣ ꯎꯝ ꯑꯣ ꯑꯣ ꯑꯥ ꯎꯝ ꯑꯥ ꯑꯥ ꯑꯣ ꯈꯟꯖꯒꯦ ꯏꯇꯥ ꯈꯟꯖꯒꯦ ꯑꯄꯥꯝꯕꯗꯣ ꯀꯩꯀꯩꯅꯣ ꯍꯥꯏꯕꯗꯣ ꯌꯦꯡꯖꯔꯒ ꯑꯩ ꯂꯩꯖꯕ ꯂꯥꯛꯆꯒꯦ ꯑꯗꯨ ꯃꯪꯒꯦꯒꯨꯝꯕꯒꯗꯤ ꯂꯩꯇ꯭ꯔꯕꯣ ꯑꯗꯒꯤ ꯍꯩꯈꯥ ꯑꯆꯥꯔꯒ ꯌꯥꯝ ꯂꯩꯗꯥꯏꯅꯦ ꯑꯗꯨ ꯂꯩꯇ꯭ꯔꯕꯣ ꯑꯣ ꯑꯣ ꯑꯗꯒꯤ ꯐꯤꯔꯣꯟꯁꯨ ꯐꯖ ꯑꯥ ꯐꯤꯔꯣꯟ ꯀꯝꯄꯣꯔ ꯅꯨꯡꯕꯣꯔ ꯂꯩꯗꯅ ꯃꯣꯔꯦꯒꯤꯗꯤ ꯃꯌꯥꯝ ꯂꯣꯏ ꯄꯥꯝꯅꯩꯗꯅ ꯑꯗꯨ ꯍꯧꯖꯤꯛꯇꯤ ꯃꯇꯝꯁꯦ ꯈꯔ ꯀꯩꯅꯣ ꯇꯧꯔꯕꯅꯤꯅ ꯈꯔ ꯐꯪꯉꯝꯃꯣꯏ ꯑꯔꯤꯕ ꯑꯣꯏꯔꯝꯒꯅꯤ ꯑꯣꯜ ꯏꯁꯇꯣꯛ ꯅ꯭ꯌꯨꯗꯤ ꯂꯩꯔꯝꯃꯔꯣꯏꯕ ꯑꯧ ꯑꯥ ꯑꯥ ꯑꯣ ꯑꯣ ꯍꯣꯏ ꯑꯣ ꯂꯥꯛꯆꯒꯦ ꯂꯥꯛꯆꯒꯦ ꯑꯩ ꯑꯧ ꯂꯥꯛꯆꯒꯦ ꯄꯣꯠ ꯆꯩ ꯃꯌꯥꯝꯗꯣ ꯑꯝꯇ ꯊꯝꯕꯤꯔꯣ ꯊꯝꯕꯤꯔꯣ